ꯑꯩꯅ ꯈ꯭ꯋꯥꯏꯗꯒꯤ ꯄꯥꯝꯖꯕ ꯃꯅꯤꯄꯨꯔꯤꯒꯤ ꯑꯥꯔꯇꯤꯁꯁꯤꯡꯒꯤ ꯃꯅꯨꯡꯗ ꯄꯨꯁꯄꯥꯔꯥꯅꯤ ꯑꯁꯤꯕꯨ ꯌꯥꯝꯅ ꯄꯥꯝꯖꯅ ꯃꯍꯥꯛꯀꯤ ꯏꯁꯩ ꯑꯁꯤꯕꯨ ꯇꯥꯖꯩ ꯃꯍꯥꯛꯀꯤ ꯃꯈꯣꯜ ꯑꯁꯤ ꯑꯋꯥꯕ ꯗ ꯅꯨꯡꯉꯥꯏꯍꯟꯗꯨꯅ ꯌꯥꯝꯅ ꯅꯨꯡꯉꯥꯏꯕ ꯐꯥꯎꯍꯜꯂꯤ ꯃꯍꯥꯛꯀꯤ ꯃꯈꯣꯜ ꯑꯁꯤ ꯌꯥꯝꯅ ꯐꯖꯕ ꯌꯥꯝꯅ ꯆꯤꯡ ꯂꯦꯝꯕ ꯑꯃꯁꯨꯡ ꯃꯍꯥꯛꯀꯤ ꯁꯨꯔ ꯑꯁꯤꯕꯨ ꯌꯥꯝꯅ ꯋꯥꯡꯏ ꯑꯗꯨꯅ ꯃꯍꯥꯛꯀꯤ ꯃꯈꯣꯜ ꯑꯁꯤ ꯇꯥꯕꯗ ꯌꯥꯝꯅ ꯅꯨꯡꯉꯥꯏ ꯑꯗꯨꯒ ꯑꯩꯅ ꯃꯍꯥꯛꯀꯤ ꯈꯣꯏꯗꯥꯖꯕ ꯑꯁꯤꯗꯤ ꯃꯍꯥꯛꯅ ꯃꯍꯥꯛꯀꯤ ꯃꯑꯣꯡ ꯃꯇꯧ ꯆꯝꯖꯔꯕ ꯃꯇꯧꯁꯤꯡ ꯏꯁꯩ ꯈꯨꯁꯛ ꯑꯗꯨꯗ ꯈꯣꯏꯗꯥꯖꯩ ꯑꯗꯨꯒ ꯕꯣꯂꯤꯋꯨꯠꯀꯤ ꯑꯣꯏꯅ ꯍꯥꯏꯔꯕ ꯃꯇꯝꯗꯗꯤ ꯑꯩꯈꯣꯏꯅ ꯁꯩꯁꯛꯄ ꯑꯔꯤꯖꯤꯠ ꯁꯤꯡ ꯑꯁꯤ ꯄꯥꯝꯖꯩ ꯃꯍꯥꯛꯀꯤ ꯃꯈꯣꯜ ꯑꯁꯤ ꯌꯥꯝꯅ ꯐꯖꯩ ꯑꯃꯁꯨꯡ ꯁꯨꯔ ꯆꯤꯡꯕ ꯃꯇꯝꯗ ꯌꯥꯝꯅ ꯇꯥꯕꯗ ꯃꯤꯌꯥꯝꯗ ꯌꯥꯝ ꯅꯨꯡꯉꯥꯏꯕ ꯇꯥꯕ ꯅꯨꯡꯉꯥꯏꯕ ꯄꯣꯛꯍꯜꯂꯤ ꯃꯥꯒꯤ ꯃꯥꯅ ꯏꯆꯝ ꯆꯝꯅ ꯃꯥꯒꯤ ꯃꯑꯣꯡ ꯃꯇꯧ ꯆꯝꯖꯕ ꯃꯇꯧ ꯑꯗꯨ ꯌꯥꯝꯅ ꯈꯣꯏꯗꯥꯖꯩ ꯃꯥꯒꯤ ꯂꯦꯝꯕ ꯃꯥꯒꯤ ꯃꯑꯣꯡ ꯃꯇꯧ ꯑꯗꯨꯗ ꯌꯥꯝꯅ ꯆꯝꯖꯕ ꯃꯑꯣꯡ ꯑꯗꯨ ꯈꯣꯏꯗꯥꯖꯩ ꯑꯗꯨꯒ ꯃꯍꯥꯛꯀꯤ ꯃꯈꯣꯜ ꯑꯁꯤꯕꯨ ꯌꯥꯝꯅ ꯄꯥꯝꯖꯅ ꯇꯥꯖꯩ